ꯍꯜꯂꯣ ꯑꯥ ꯍꯥꯏꯕꯤꯌꯨ ꯀꯩꯀꯩ ꯄ꯭ꯔꯣꯕ꯭ꯂꯦꯝ ꯂꯩꯔꯒꯦ ꯍꯥꯏꯁꯤꯕꯣ ꯑꯗꯨꯒꯤꯗꯤ ꯀꯩꯔꯤꯝ ꯄ꯭ꯔꯣꯕ꯭ꯂꯦꯝ ꯂꯩꯇꯦꯗ ꯍꯥꯏꯕꯗꯤ ꯑꯗꯨꯝ ꯍꯟꯕ ꯌꯥꯅꯤꯗ ꯑꯗꯨꯒꯤꯗꯤ ꯑꯗꯨꯝ ꯑꯩꯈꯣꯏ ꯃꯁꯦꯟ ꯍꯥꯏꯅꯔꯒ ꯑꯩꯈꯣꯏꯅꯗꯤ ꯌꯥꯝ ꯐꯖꯅ ꯇꯧꯈꯤꯕꯅꯦ ꯑꯗꯨꯒꯤ ꯊꯕꯛꯇꯣ ꯍꯥꯏꯕꯗꯤ ꯑꯩꯈꯣꯏꯅ ꯁꯣꯝꯗ ꯃꯌꯥꯝꯒꯤ ꯄꯣꯠ ꯀꯛꯏꯕ ꯗꯤꯂꯤꯕꯔꯤ ꯇꯧꯔꯤꯁꯤꯡꯁꯦ ꯁꯣꯏꯗꯅꯉꯥꯏꯒꯤ ꯌꯥꯝ ꯀꯟꯅ ꯍꯣꯠꯅꯖꯕꯅꯦ ꯑꯗꯨꯕꯨ ꯅꯍꯥꯛꯀꯤꯗꯣ ꯈꯔ ꯈꯨꯗꯣꯡ ꯆꯥꯗꯕ ꯂꯩꯕ ꯑꯣꯏꯕ ꯃꯥꯜꯂꯦ ꯑꯗꯣ

ꯑꯣ ꯔꯤꯇꯟ ꯇꯧꯕ ꯌꯥꯅꯤ ꯑꯩꯅ ꯀꯣꯜ ꯑꯃ ꯇꯧꯖꯔꯛꯀꯦ ꯑꯗꯨꯒꯤ ꯄꯥꯁꯋꯥꯠ ꯑꯥꯏ ꯗꯤ ꯑꯃ ꯑꯩꯈꯣꯏꯒꯤ ꯃꯦꯁꯦꯖ ꯑꯃ ꯂꯥꯛꯀꯅꯦꯕ ꯑꯗꯨꯒꯤ ꯃꯥꯒꯤ ꯂꯥꯛꯏꯕ ꯑꯩꯈꯣꯏꯒꯤ ꯑꯣ ꯇꯤ ꯄꯤꯗꯣ ꯑꯗꯨꯗꯣ ꯑꯗꯨꯝ ꯂꯧꯔꯒ ꯑꯗꯨꯝ ꯃꯦꯟꯁꯤꯜꯂꯒ ꯑꯗꯨꯝ ꯔꯤꯇꯟ ꯇꯧꯕꯕꯨꯗꯤ ꯌꯥꯅꯦꯕ ꯑꯣꯟꯂꯥꯏꯟꯗ ꯑꯗꯨꯝ ꯐꯣꯟ ꯅꯝꯕꯔ ꯑꯦꯛꯀꯥꯎꯟꯗ ꯇꯧꯔꯁꯨ ꯌꯥꯔꯦ ꯑꯗꯨꯒ ꯑꯩꯅ ꯗꯤꯂꯤꯕꯔꯤ ꯑꯩꯈꯣꯏꯒꯤ ꯀꯦꯁ ꯑꯣꯏꯅ ꯇꯧꯔꯁꯨ ꯌꯥꯔꯦ ꯑꯗꯨꯒ ꯑꯇꯣꯞꯄ ꯑꯗꯨꯝ ꯔꯤꯇꯔꯟ ꯇꯧꯈ꯭ꯔꯕ ꯃꯇꯨꯡꯗ ꯅꯪꯅ ꯑꯇꯣꯞꯄ ꯑꯃꯗꯒꯤ ꯑꯃꯨꯛ ꯀꯛꯑꯒ ꯇꯧꯔꯒ ꯌꯥꯔꯅꯦꯕ ꯑꯗꯨꯒꯤꯕꯨꯗꯤ ꯔꯤꯇ꯭ꯔꯟ ꯑꯦꯛꯁꯆꯦꯟꯖ ꯇꯧꯕꯗꯤ ꯅꯠꯇꯕꯤꯗ ꯑꯩꯈꯣꯏ ꯔꯤꯇꯔꯟ ꯑꯣꯏꯅ ꯇꯧꯔꯒꯀꯣ ꯑꯗꯨꯃꯥꯏ ꯇꯧꯕꯗ ꯌꯥꯔꯅꯤ ꯍꯣꯏ ꯍꯣꯏ ꯑꯩꯈꯣꯏ ꯃꯇꯨꯡ ꯍꯣꯏ ꯃꯇꯨꯡꯗꯗꯤ ꯑꯩꯈꯣꯏ ꯌꯥꯝ ꯐꯖꯅ ꯆꯦꯛꯁꯤꯟꯅ ꯍꯣꯠꯅꯕꯅꯦ ꯑꯗꯨꯕꯨ ꯀꯝꯄꯅꯤꯒꯤ ꯑꯁꯣꯏꯕ ꯑꯣꯏꯔꯝꯕꯁꯨ ꯌꯥꯏ ꯃꯣꯏ ꯑꯗꯨꯒꯨꯝꯕ ꯑꯗꯨꯝ ꯈꯣꯡꯒ꯭ꯔꯥꯎ ꯁꯦꯒꯥꯏꯕ ꯑꯗꯒꯤ ꯐꯨꯔꯤꯠ ꯁꯦꯒꯥꯏꯕ ꯑꯗꯨꯝ ꯀꯩꯀꯩꯁꯨ ꯃꯌꯥꯝ ꯊꯦꯡꯅꯕꯅꯦꯕ ꯑꯣ ꯑꯗꯨ ꯑꯩꯈꯣꯏꯁꯨ ꯌꯥꯝꯅ ꯀꯩꯗꯧꯔꯒꯦ ꯃꯇꯨꯡꯗ ꯁꯣꯏꯗꯅꯕ ꯀꯟꯅ ꯍꯣꯠꯅꯔꯒꯦ ꯑꯗꯣ ꯑꯇꯩꯒꯤ ꯀꯩꯀꯩ ꯍꯥꯏꯅꯤꯡꯕ ꯂꯩꯔꯤꯒꯦ ꯑꯣ ꯑꯣꯐꯔ ꯀꯩꯀꯩ ꯑꯗꯨꯝ ꯑꯦꯞꯇ ꯑꯗꯨꯝ ꯌꯦꯡꯉꯒ ꯑꯗꯨꯝ ꯈꯪꯕꯅꯤꯗ ꯍꯧꯖꯤꯛꯇꯤ ꯑꯗꯨꯝ ꯑꯣꯐꯔ ꯀꯩꯀꯩꯁꯨ ꯄꯤꯅꯔꯕꯅꯤ ꯑꯥ ꯌꯥꯕꯅꯦ ꯌꯥꯕꯅꯦ ꯁꯤꯟꯁꯦ ꯑꯗꯨꯝ ꯑꯣ ꯑꯣ ꯑꯣ ꯐꯔꯦ ꯐꯔꯦ ꯑꯗꯨꯗꯤ